ꯑꯩꯈꯣꯏ ꯃꯤꯅ ꯒꯦꯝ ꯁꯥꯟꯅꯕ ꯃꯇꯝꯗꯁꯦ ꯑꯩꯈꯣꯏꯒꯤ ꯍꯛꯆꯥꯡꯁꯦ ꯅꯨꯡꯉꯥꯏꯕ ꯐꯪꯉꯦ ꯑꯩꯈꯣꯏꯅ ꯁꯥꯟꯅꯕ ꯃꯇꯝꯗ ꯑꯩꯈꯣꯏꯒꯤ ꯏꯁꯋꯦꯠ ꯊꯣꯛꯄ ꯃꯇꯝꯗ ꯑꯩꯈꯣꯏꯒꯤ ꯍꯦꯜꯠꯁꯦ ꯌꯥꯝ ꯅꯨꯡꯉꯥꯏꯒ ꯐꯪꯉꯦ ꯑꯗꯨꯈꯛꯇꯁꯨ ꯅꯠꯇ꯭ꯔꯒ ꯑꯩꯈꯣꯏꯒꯤ ꯃꯦꯟꯇꯜꯁꯨ ꯅꯨꯡꯉꯥꯏꯕ ꯄꯤꯌꯦ ꯑꯩꯈꯣꯏꯒꯤ ꯏꯁꯇ꯭ꯔꯦꯁ ꯀꯔꯤ ꯀꯔꯤ ꯂꯩꯕꯁꯦ ꯑꯩꯈꯣꯏꯅ ꯒꯦꯝ ꯁꯥꯟꯅꯕ ꯃꯇꯝꯗ ꯑꯩꯈꯣꯏꯁꯦ ꯔꯤꯂꯤꯐ ꯍꯟꯊꯕꯗꯣ ꯐꯪꯉꯦ ꯑꯗꯨꯒꯤ ꯒꯦꯝ ꯁꯥꯟꯅꯕꯁꯦ ꯑꯩꯈꯣꯏꯒꯤ ꯍꯛꯆꯥꯡ ꯑꯃꯁꯨꯡ ꯋꯥꯈꯜꯁꯦ ꯌꯥꯝꯅ ꯅꯨꯡꯉꯥꯏꯕ ꯑꯐꯕ ꯐꯪꯉꯦ ꯍꯥꯏꯕꯅꯤ